ꯃꯅꯤꯄꯨꯔꯒꯤ ꯅꯦꯆꯔꯦꯜ ꯕ꯭ꯌꯨꯇꯤꯅ ꯇꯨꯔꯤꯁꯁꯤꯡ ꯑꯦꯇ꯭ꯔꯦꯛ ꯇꯧꯔꯤꯕꯒꯤ ꯃꯔꯝꯁꯦ ꯑꯩꯈꯣꯏ ꯃꯅꯤꯄꯨꯔꯗꯗꯤ ꯇꯨꯔꯤꯁ ꯏꯁꯄꯣꯠ ꯌꯥꯝꯅ ꯂꯩꯈ꯭ꯔꯦ ꯑꯦꯛꯖꯥꯝꯄꯜ ꯁꯤꯔꯣꯏ ꯂꯤꯂꯤ ꯁꯤꯔꯣꯏ ꯂꯤꯂꯤ ꯎꯈ꯭ꯔꯨꯜꯗ ꯂꯩ ꯁꯤꯔꯣꯏ ꯂꯤꯂꯤ ꯍꯥꯏꯕꯁꯤ ꯃꯅꯤꯄꯨꯔꯗ ꯅꯠꯇꯅ ꯑꯇꯣꯞꯄ ꯑꯦꯅꯤ ꯃꯐꯝ ꯑꯃꯗ ꯍꯧꯗꯦ ꯃꯥꯁꯦ

ꯏꯁꯤꯡꯒꯤ ꯃꯊꯛꯇ ꯇꯥꯎꯔꯒ ꯂꯩꯕ ꯑꯗꯨꯒꯨꯝꯕ ꯒ꯭ꯔꯥꯁ ꯃꯈꯜ ꯑꯃꯅꯦꯕ ꯑꯁꯤꯁꯨ ꯌꯥꯝꯅ ꯐꯖꯕ ꯃꯐꯝꯅꯤ ꯂꯣꯛꯇꯥꯛ ꯂꯦꯛꯁꯤ ꯂꯣꯛꯇꯥꯛ ꯂꯦꯛꯁꯤꯁꯨ ꯇꯨꯔꯤꯁꯁꯤꯡꯅ ꯌꯥꯝꯅ ꯄꯥꯝꯅꯕ ꯌꯦꯡꯅꯤꯡꯕ ꯃꯐꯝꯅꯦ ꯂꯣꯛꯇꯥꯛꯁꯤ ꯍꯧꯖꯤꯛꯇꯤ ꯁꯦꯝꯒꯠꯄꯗꯒꯤ ꯃꯅꯤꯄꯨꯔ ꯁꯔꯀꯥꯔ ꯑꯃꯁꯨꯡ ꯏꯟꯗꯤꯌꯥ ꯒꯣꯃꯦꯟꯅ ꯁꯦꯝꯒꯠꯄꯗꯒꯤ ꯂꯣꯛꯇꯥꯛꯁꯦ ꯇꯨꯔꯤꯁ ꯏꯁꯄꯣꯠ ꯇꯨꯔꯤꯁ ꯍꯕ ꯑꯣꯏꯅ ꯑꯣꯏꯔꯦ ꯍꯦꯟꯒꯠꯂꯦ ꯍꯥꯟꯅ ꯑꯣꯏꯔꯝꯕꯗꯒꯤ

ꯈꯣꯡꯖꯣꯝꯗ ꯂꯩꯕ ꯈꯣꯡꯖꯣꯝ ꯋꯥꯔ ꯃꯦꯃꯣꯔꯤꯌꯦꯜ ꯍꯥꯏꯕꯁꯤꯁꯨ ꯃꯥ ꯇꯨꯔꯤꯁꯁꯤꯡꯅ ꯌꯥꯝ ꯄꯥꯝꯒꯗꯕ ꯃꯐꯝ ꯑꯃꯅꯤ ꯈꯣꯡꯖꯣꯝ ꯋꯥꯔ ꯃꯦꯃꯣꯔꯤꯌꯦꯜꯁꯤꯅ ꯑꯩꯠꯇꯤꯟ ꯅꯥꯏꯟꯇꯤ ꯋꯥꯟꯗ ꯊꯣꯛꯈꯤꯕ ꯃꯅꯤꯄꯨꯔꯒꯤ ꯅꯤꯡꯇꯝ ꯂꯥꯟꯗ ꯕ꯭ꯔꯤꯇꯤꯁ ꯑꯃꯁꯨꯡ ꯃꯅꯤꯄꯨꯔꯒꯤ ꯅꯤꯡꯇꯝꯕ ꯃꯤꯌꯥꯝ ꯄ꯭ꯔꯖꯥꯁꯤꯡꯒ ꯁꯣꯛꯅꯈꯤꯕ ꯂꯥꯟꯐꯝꯗꯨ ꯑꯁꯤꯗ ꯂꯩ ꯈꯣꯡꯖꯣꯝ ꯋꯥꯔ ꯃꯦꯃꯣꯔꯤꯌꯦꯜ ꯍꯥꯏꯕꯁꯤꯗ